ꯍꯥꯏꯗꯤ ꯑꯩꯈꯣꯏꯅ ꯂꯣꯟꯁꯦ ꯁꯨꯗꯕ ꯃꯇꯝꯗ ꯉꯥꯡꯂꯛꯄ ꯃꯇꯝꯗ ꯏꯁꯥꯗ ꯆꯣꯛꯊꯕ ꯂꯩꯌꯦ ꯑꯗꯨꯒ ꯏꯁꯥꯥꯁꯦ ꯂꯣꯟ ꯑꯗꯨꯝ ꯋꯥꯁꯨ ꯑꯗꯨꯝ ꯉꯥꯡꯂꯛꯄ ꯃꯇꯝꯗꯗꯤ ꯏꯁꯥꯗ ꯑꯗꯨꯝ ꯆꯣꯛꯊꯕ ꯂꯩ ꯀꯔꯤꯒꯤꯅ ꯀꯔꯝꯅ ꯐꯍꯟꯒꯅꯤ ꯑꯣꯔ ꯀꯔꯝꯅ ꯑꯋꯥꯕꯗꯨ ꯈꯥꯡꯒꯅꯤ ꯍꯥꯏꯕ ꯃꯇꯝꯗꯗꯤ ꯀꯩꯅꯣ ꯇꯧꯒꯅꯤ ꯏꯁꯤꯡꯅ ꯑꯣꯏꯔꯣ ꯆꯥ ꯏꯁꯤꯡ ꯕꯣꯇꯜ ꯑꯃꯈꯛ ꯑꯣꯏꯔꯁꯨ ꯏꯁꯤꯡ ꯃꯔꯤꯛ ꯈꯖꯤꯛꯇꯪ ꯑꯣꯏꯔꯁꯨ ꯅꯠꯇ꯭ꯔꯒꯅ ꯆꯥ ꯑꯣꯏꯁꯨ ꯑꯗꯨꯝ ꯑꯗꯨꯝ ꯃꯦꯅꯦꯖ ꯇꯧꯕ ꯌꯥꯏꯌꯦ ꯑꯗꯨꯒ ꯋꯥꯁꯦ ꯀꯨꯏꯅ ꯁꯨꯝ ꯉꯥꯡꯂꯛꯑꯗꯤ ꯃꯤꯑꯣꯏꯕ ꯍꯥꯏꯕꯁꯦ ꯋꯥꯁꯦ ꯉꯥꯡꯃꯜꯂꯗꯤ ꯋꯥꯏꯌꯦ ꯀꯣ ꯑꯗꯨꯅ ꯑꯩꯈꯣꯏ ꯏꯁꯤꯡꯅ ꯑꯗꯨꯝ ꯃꯦꯅꯦꯖ ꯇꯧꯋꯦ ꯑꯗꯨꯅ ꯑꯦꯛꯖꯥꯝꯄꯜ ꯃꯤꯇꯤꯡꯒꯨꯝꯕ ꯇꯧꯕ ꯀꯥꯟꯗ ꯑꯩꯈꯣꯏꯅ ꯇꯦꯕꯜꯗ ꯏꯁꯤꯡ ꯊꯝꯕꯤꯕꯁꯦ ꯃꯔꯝꯁꯦ ꯀꯔꯤꯒꯤꯅꯣ ꯍꯥꯏꯔꯗꯤ ꯋꯥꯁꯦ ꯋꯥꯔꯛꯄꯀꯥꯟꯗ ꯆꯣꯛꯊꯕ ꯃꯇꯝꯗ ꯊꯛꯅꯉꯥꯏꯒꯤ ꯋꯥꯁꯦ ꯍꯦꯟꯅ ꯍꯦꯟꯅ ꯉꯥꯡꯂꯛꯄ ꯃꯇꯝꯗ ꯈꯅꯥꯎ ꯀꯪꯕ ꯂꯩ ꯑꯗꯨ ꯃꯇꯝꯗ ꯏꯁꯤꯡꯁꯤꯅ ꯑꯩꯈꯣꯏꯕꯨ ꯆꯣꯛꯊꯕꯁꯦ ꯆꯣꯛꯊꯍꯟꯗꯦ ꯏꯁꯤꯡꯗꯨꯅ ꯑꯩꯈꯣꯏꯅ ꯋꯥ ꯉꯥꯡꯕ ꯆꯣꯛꯊꯕꯁꯦ ꯆꯣꯛꯊꯍꯟꯗꯦ ꯍꯥꯏꯅ ꯍꯥꯏꯖꯅꯤꯡꯉꯦ